ꯆꯥꯟꯗꯦꯂ ꯗꯤꯁꯇ꯭ꯔꯤꯛ ꯇ ꯂꯩꯕ ꯑꯍꯜꯁꯤꯡꯁꯦ ꯍꯧꯖꯤꯛ ꯃꯔꯥꯡ ꯀꯥꯏꯅ ꯍꯣꯁꯄꯤꯇꯥꯜ ꯀꯩꯀꯥ ꯂꯩꯕꯒꯤ ꯃꯣꯏ ꯍꯧꯖꯤꯛ ꯑꯣꯄꯣꯔꯆꯨꯅꯤꯇꯤ ꯌꯥꯝ ꯐꯪꯉꯦ ꯆꯤꯂꯤꯅꯤꯁ ꯐꯦꯁꯤꯡ ꯄꯣꯄꯨꯂꯦꯁꯟ ꯌꯥꯝꯈꯠꯂꯛꯂꯦ ꯑꯅꯥ ꯑꯌꯦꯛ ꯀꯩꯀꯥ ꯂꯩꯔꯁꯨ ꯀꯤꯌꯣꯔ ꯗꯥꯏꯔꯦꯛꯇꯤ ꯇꯧꯕ ꯉꯝꯃꯤ ꯍꯥꯟꯅꯗꯤ ꯁꯨꯃꯥꯏꯅ ꯂꯩꯔꯝꯗꯦ ꯆꯥꯟꯗꯦꯜꯁꯦ ꯑꯗꯨ ꯍꯧꯖꯤꯛꯇꯤ ꯇ꯭ꯔꯥꯟꯁꯄꯣꯔꯇꯦꯁꯟꯗꯁꯨ ꯆꯠꯄ ꯉꯝꯗꯕ ꯑꯍꯟꯁꯤꯡꯁꯨ ꯑꯦꯅꯤ ꯃꯤꯟꯁ ꯑꯣꯐ ꯇ꯭ꯔꯥꯟꯁꯄꯣꯔꯇꯦꯁꯟꯁꯦ ꯐꯠ ꯐꯠ ꯃꯇꯝ ꯀꯨꯏꯗꯕꯤꯗ ꯍꯣꯁꯄꯤꯇꯥꯜ ꯌꯧꯕ ꯉꯝꯃꯤ

ꯄꯨꯟꯁꯤ ꯀꯟꯕ ꯉꯃꯤ ꯑꯗꯨꯒ ꯍꯧꯖꯤꯛꯇꯤ ꯁꯔꯕꯦ ꯀꯌꯥꯝ ꯂꯥꯛꯑꯦ ꯑꯉꯥꯡꯒꯤ ꯉꯥꯛ ꯅꯠꯇ꯭ꯔꯦ ꯍꯧꯖꯤꯛꯇꯤ ꯑꯍꯟꯒꯤꯁꯨ ꯌꯥꯝ ꯂꯥꯛꯑꯦ ꯂꯥꯛꯑꯦ ꯍꯦꯜꯠ ꯀꯤꯌꯔꯒꯤꯗ ꯃꯌꯥꯝ ꯂꯥꯛꯏ ꯈꯨꯟꯗꯁꯨ ꯑꯃꯨꯔꯛ ꯀꯩꯀꯥ ꯋꯥꯟ ꯗꯦ ꯍꯦꯜ ꯀꯤꯌꯔ ꯀꯩꯀꯥ ꯌꯥꯝ ꯂꯥꯛꯑꯦ ꯑꯗꯨꯝꯕ ꯑꯣꯄꯣꯔꯆꯨꯅꯤꯇꯤ ꯌꯥꯝ ꯐꯪꯈ꯭ꯔꯦ ꯍꯧꯖꯤꯛꯇꯤ ꯍꯥꯟꯅꯗꯤ ꯂꯩꯔꯝꯗꯦ ꯍꯣꯁꯄꯤꯇꯥꯜ ꯃꯔꯥꯡ ꯀꯥꯏꯅ ꯂꯩꯔꯝꯗꯦ ꯍꯥꯟꯅꯗꯤ ꯑꯗꯨꯅ ꯒꯥꯔꯤ ꯀꯩꯀꯥ ꯇ꯭ꯔꯥꯟꯁꯄꯣꯔꯇꯦꯁꯟꯁꯨ ꯃꯔꯥꯡ ꯀꯥꯏꯅ ꯂꯩꯔꯝꯗꯦ ꯍꯥꯟꯅꯗꯤ ꯑꯗꯨꯅ ꯍꯧꯖꯤꯛꯇꯤ ꯆꯥꯟꯗꯦꯜ ꯗꯤꯁꯇ꯭ꯔꯤꯛꯀꯤ ꯑꯍꯜꯁꯤꯡꯁꯦ ꯑꯣꯄꯣꯔꯆꯨꯅꯤꯇꯤ ꯌꯥꯝ ꯂꯩꯈ꯭ꯔꯦ ꯍꯤꯡꯕꯒꯤ ꯆꯥꯟꯁ ꯌꯥꯝ ꯋꯥꯡꯉꯦ ꯀꯩꯀꯥ ꯈꯖꯤꯛ ꯆꯥꯛ ꯅꯥꯕ ꯂꯩꯔꯁꯨ ꯇ꯭ꯔꯥꯟꯁꯄꯣꯔꯇꯦꯁꯟꯗꯁꯨ ꯋꯥꯅꯤꯡꯉꯥꯏ ꯂꯩꯇ꯭ꯔꯦ ꯍꯣꯁꯄꯤꯇꯥꯜꯗꯁꯨ ꯗꯤꯁꯇ꯭ꯔꯤꯛ ꯍꯣꯁꯄꯤꯇꯥꯜ ꯆꯥꯎ ꯆꯥꯎꯅ ꯂꯩꯔꯦ ꯄ꯭ꯔꯥꯏꯕꯦꯠ ꯍꯣꯁꯄꯤꯇꯥꯜ ꯀ꯭ꯂꯤꯅꯤꯛ ꯅꯤꯌꯥꯔꯕꯥꯏ ꯀ꯭ꯂꯤꯅꯤꯛ ꯃꯣꯏ ꯃꯌꯨꯝ ꯃꯅꯥꯛꯇ ꯕꯖꯥꯔꯗ ꯅꯤꯌꯥꯔꯕꯥꯏ ꯀ꯭ꯂꯤꯅꯤꯛꯁꯨ ꯂꯩꯔꯦ ꯑꯗꯨꯅ ꯑꯗꯨꯅꯤ ꯆꯥꯟꯗꯦꯜ ꯗꯤꯁꯇ꯭ꯔꯤꯛꯀꯤ ꯑꯍꯟꯒꯤ ꯑꯣꯄꯣꯔꯆꯨꯅꯤꯇꯤ